ꯔꯤꯐꯟ ꯑꯦꯃꯥꯎꯟ ꯂꯥꯛꯇ꯭ꯔꯦ ꯀꯔꯤ ꯃꯔꯝꯒꯤꯅꯣ ꯀꯌꯥꯝ ꯀꯨꯏꯅ ꯆꯪꯈꯤꯗꯣꯏꯅꯣ ꯌꯥꯔꯒꯗꯤ ꯑꯩꯒꯤ ꯑꯦꯞ ꯑꯁꯤꯒꯤ ꯋꯥꯂꯦꯠꯇ ꯑꯣꯏꯅ ꯆꯪꯍꯟꯕꯤꯔꯛꯑꯣ ꯍꯥꯟꯅꯗꯤ ꯔꯤꯐꯟ ꯑꯦꯃꯥꯎꯟ ꯑꯩꯒꯤ ꯑꯦꯀꯥꯎꯟꯗ ꯆꯪꯉꯛꯄꯗ ꯆꯌꯣꯜ ꯑꯅꯤꯃꯨꯛ ꯆꯪꯈꯤ ꯍꯟꯗꯛꯇꯤ ꯈꯔ ꯊꯨꯅ ꯆꯪꯍꯟꯕꯤꯔꯛꯑꯣ